ꯑꯥ ꯑꯥ ꯍꯜꯂꯣ

ꯍꯣꯏ ꯇꯥꯏꯌꯦ ꯇꯥꯏꯌꯦ

ꯇꯥꯗꯦ ꯇꯥꯗꯦ

ꯎꯝ

ꯍꯣꯏ ꯍꯣꯏ ꯎꯝ ꯑꯗꯨꯝ ꯍꯧꯖꯤꯛ ꯀꯥꯟꯗꯤ ꯐ꯭ꯔꯨꯠꯀꯨꯝꯕꯁꯨ ꯑꯗꯨꯝ ꯆꯥꯔꯒ ꯂꯩꯌꯦ

ꯍꯣꯏ ꯍꯣꯏ ꯇ꯭ꯔꯦꯅꯤꯡ ꯑꯩꯈꯣꯏꯒꯤ ꯕꯣꯗꯤ ꯃꯦꯟꯇꯦꯟ ꯇꯧꯅꯤꯡꯉꯥꯏꯒꯤ

ꯑꯗꯨꯒꯤꯗꯣ ꯇ꯭ꯔꯦꯅꯤꯡ ꯇ꯭ꯔꯦꯅꯤꯡ ꯀꯔꯤ ꯍꯥꯏꯁꯤꯔꯥ ꯇ꯭ꯔꯦꯅꯤꯡꯒꯨꯝꯕ

ꯑꯦꯛꯁꯔꯁꯥꯏꯖ ꯑꯦꯛꯁꯔꯁꯥꯏꯖ ꯇꯧꯅꯤꯡꯉꯥꯏꯒꯤꯗꯣ ꯑꯦꯛꯁꯔꯁꯥꯏꯖ ꯇꯧꯅꯤꯡꯉꯥꯏꯒꯤꯗ ꯑꯗꯨꯝ ꯁ꯭ꯇꯦꯞꯀꯨꯝꯕ ꯂꯩꯕ꯭ꯔꯥ ꯁ꯭ꯇꯦꯞ ꯍꯣꯏ

ꯑꯣ ꯑꯗꯨꯒ

ꯑꯗꯨꯝ ꯁꯥꯒꯨꯝꯕꯗꯤ ꯆꯥꯕ ꯌꯥꯒꯗ꯭ꯔꯣ ꯍꯣꯏ ꯍꯣꯏ ꯍꯣꯏ